ꯗ꯭ꯔꯣꯋꯤꯡ ꯇꯧꯕ ꯍꯥꯏꯕꯁꯤ ꯌꯥꯝꯅꯁꯨ ꯅꯨꯡꯉꯥꯏ ꯏꯁꯥꯕꯨ ꯔꯤꯂꯦꯛꯁꯁꯨ ꯑꯣꯏꯍꯜꯂꯤ ꯑꯗꯨꯒ ꯗ꯭ꯔꯣꯋꯤꯡ ꯇꯧꯕꯁꯦ ꯅꯨꯡꯉꯥꯏꯕ ꯃꯈꯜ ꯑꯃꯅꯤ ꯗ꯭ꯔꯣꯋꯤꯡ ꯇꯧꯕꯗ ꯆꯪꯕꯁꯦ ꯗ꯭ꯔꯣꯋꯤꯡ ꯄꯦꯟꯇꯤꯡ ꯕ꯭ꯔꯁꯇꯁꯨ ꯇꯧꯕ ꯌꯥꯏ ꯄꯦꯟꯁꯤꯜꯗꯁꯨ ꯇꯧꯕ ꯌꯥꯏ ꯀꯂꯔ ꯄꯦꯟꯗꯁꯨ ꯇꯧꯕ ꯌꯥꯏ ꯑꯗꯨꯒ ꯈꯨꯠꯇ ꯐꯥꯎꯁꯨ ꯗ꯭ꯔꯣꯋꯤꯡꯁꯦ ꯌꯦꯛꯄ ꯌꯥꯏ ꯑꯩꯈꯣꯏꯅ ꯗ꯭ꯔꯣꯋꯤꯡꯗꯤ ꯋꯥꯜꯗꯁꯨ ꯌꯦꯛꯄ ꯌꯥꯏ ꯅꯣꯠꯕꯨꯛꯇ ꯌꯦꯛꯄꯁꯨ ꯌꯥꯏ ꯃꯐꯝ ꯈꯨꯗꯤꯡꯗ ꯌꯦꯛꯄ ꯌꯥꯏ ꯑꯗꯨꯅ ꯗ꯭ꯔꯣꯋꯤꯡ ꯇꯧꯕꯁꯦ ꯌꯥꯝꯅ ꯅꯨꯡꯉꯥꯏꯑꯦ ꯃꯤꯕꯨꯁꯨ ꯌꯥꯝ ꯅꯨꯡꯉꯥꯏꯍꯜꯂꯦ ꯗ꯭ꯔꯣꯋꯤꯡꯁꯦ ꯀꯝꯄꯤꯇꯤꯁꯟꯁꯨ ꯃꯣꯏꯁꯨ ꯑꯗꯨꯝ ꯇꯧꯒꯜꯂꯤ ꯀꯝꯄꯤꯇꯤꯁꯟꯗꯁꯨ ꯐꯥꯔꯁ ꯂꯧꯔꯗꯤ ꯑꯩꯈꯣꯏꯗ ꯀꯥꯟꯅꯩ ꯁꯦꯀꯦꯟ ꯂꯧꯔꯁꯨ ꯀꯥꯟꯅꯩ ꯊꯥꯔꯠ ꯂꯧꯔꯁꯨ ꯀꯥꯟꯅꯩ ꯑꯗꯨ ꯂꯧꯕ ꯉꯝꯗ꯭ꯔꯒꯁꯨ ꯑꯗꯨꯝ ꯀꯥꯟꯅꯩ ꯗ꯭ꯔꯣꯋꯤꯡꯗꯤ ꯌꯦꯛꯄꯨ ꯌꯦꯛꯂꯕ ꯑꯗꯨꯝ ꯀꯥꯅꯅꯩ ꯗ꯭ꯔꯣꯋꯤꯡꯗꯤ ꯑꯗꯨꯅ ꯗ꯭ꯔꯣꯋꯤꯡꯁꯦ ꯌꯦꯛꯅꯅꯕ ꯅꯣꯏꯁꯨ ꯇꯧꯑꯣ ꯗ꯭ꯔꯣꯋꯤꯡ ꯌꯦꯛꯄꯁꯦ ꯃꯥꯡꯗꯕꯅꯤ ꯃꯇꯝꯁꯨ ꯑꯗꯨꯝ ꯈꯥꯏꯔ ꯈꯥꯏꯔꯒ ꯌꯦꯀꯄ ꯌꯥꯏ ꯗ꯭ꯔꯣꯋꯤꯡ ꯌꯦꯛꯄꯁꯦ ꯍꯣꯏ ꯃꯔꯛ ꯃꯔꯛ ꯇꯕꯨꯗꯤ ꯋꯥꯕ ꯌꯥꯏ ꯀꯔꯤꯒꯨꯝꯕ ꯅꯣꯠꯕꯨꯀ ꯋꯥꯠꯄ ꯄꯦꯟ ꯋꯥꯠꯄ ꯄꯦꯟꯁꯤꯜ ꯋꯥꯠꯄ ꯑꯗꯨꯒꯨꯝꯕ ꯃꯇꯥꯡꯗꯗꯤ ꯈꯔ ꯋꯥꯕ ꯌꯥꯏ ꯄꯦꯟꯇꯤꯡ ꯕ꯭ꯔꯁꯀꯨꯝꯕꯁꯨ ꯏꯁꯤꯡꯗ ꯇꯤꯡꯗ꯭ꯔꯒꯗꯤ ꯀꯪꯂꯛꯄ ꯌꯥꯏ ꯀꯂꯔꯁꯨ ꯂꯣꯏꯔ ꯀꯥꯟꯗꯗꯤ ꯌꯥꯝ ꯈꯔ ꯑꯩꯈꯣꯏꯁꯨ ꯅꯨꯡꯉꯥꯏꯇꯕ ꯑꯣꯏꯕ ꯌꯥꯏ ꯑꯗꯨꯅ ꯗ꯭ꯔꯣꯋꯤꯡ ꯌꯦꯛꯄꯁꯦ ꯅꯨꯡꯁꯨ ꯅꯨꯡꯉꯥꯏ ꯃꯔꯛ ꯃꯔꯛꯇꯗꯤ ꯋꯥꯁꯨ ꯋꯥꯕꯅꯤ ꯑꯗꯨ ꯑꯌꯥꯝꯕꯅ ꯅꯨꯡꯉꯥꯏ ꯗ꯭ꯔꯣꯋꯤꯡꯗꯤ ꯀꯔꯤꯒꯤꯅꯣ ꯍꯥꯏꯕꯗꯤ ꯑꯩꯈꯣꯏꯅ ꯅꯨꯡꯉꯥꯏꯇꯅ ꯂꯩꯔꯒꯁꯨ ꯗ꯭ꯔꯣꯋꯤꯡꯁꯦ ꯑꯗꯨꯝ ꯌꯦꯛꯂꯒ ꯌꯦꯛꯂꯒ ꯑꯗꯨꯝ ꯋꯥꯈꯜ ꯅꯨꯡꯉꯥꯏꯔꯛꯏ ꯌꯦꯡꯂꯒ ꯐꯣꯟꯗꯒꯤ ꯒꯨꯒꯜꯗꯒꯤ ꯌꯦꯡꯂꯒ ꯌꯦꯛꯄꯁꯨ ꯌꯥꯏ ꯅꯠꯇ꯭ꯔꯒ ꯑꯩꯈꯣꯏꯅ ꯈꯜꯂꯒ ꯑꯩꯈꯣꯏꯒꯤ ꯀꯣꯛꯇꯒꯤ ꯏꯁꯥꯅ ꯁꯦꯝꯃꯒ ꯌꯦꯛꯂꯛꯄꯁꯨ ꯌꯥꯏ ꯑꯗꯨꯅ ꯗ꯭ꯔꯣꯋꯤꯡꯁꯦ ꯌꯦꯛꯄꯨ ꯌꯦꯛꯂꯗꯤ ꯑꯗꯨꯝ ꯅꯨꯡꯉꯥꯏꯕꯅꯤ ꯑꯗꯨꯅ ꯗ꯭ꯔꯣꯋꯤꯡ ꯇꯧꯕꯁꯦ ꯌꯥꯝ ꯅꯨꯡꯉꯥꯏꯕꯅꯤ ꯑꯩꯈꯣꯏꯅ ꯁꯤꯅꯔꯤꯁꯨ ꯌꯦꯛꯄ ꯌꯥꯏ ꯑꯩꯈꯣꯏ ꯏꯁꯥ ꯏꯁꯥꯒꯤ ꯁꯛꯇꯝꯁꯨ ꯌꯦꯛꯄ ꯌꯥꯏ ꯌꯨꯝꯁꯨ ꯌꯦꯛꯄ ꯌꯥꯏ ꯆꯔꯁꯁꯨ ꯌꯦꯛꯄ ꯌꯥꯏ ꯃꯌꯥꯝ ꯌꯦꯛꯄ ꯌꯥꯏ ꯑꯗꯨꯅ ꯗ꯭ꯔꯣꯋꯤꯡꯗꯤ ꯂꯤꯃꯤꯠ ꯂꯩꯇꯦ ꯃꯣꯏꯗꯤ ꯂꯣꯏ ꯌꯦꯛꯄ ꯌꯥꯏ